ꯇꯥꯗꯕ꯭ꯔꯣ ꯍꯩꯃꯥ ꯏꯆꯦ ꯀꯃꯥꯏꯅ ꯇꯧꯔꯤꯒꯦ ꯀꯃꯥꯏꯅ ꯇꯧꯔꯤꯒꯦ ꯅꯪ ꯅꯨꯡꯉꯥꯏꯔꯤꯕꯣ ꯑꯗꯨ ꯋꯥꯈꯜꯗꯨꯗꯤ ꯀꯃꯥꯏꯅ ꯇꯧꯗꯣꯏꯕ ꯀꯥꯗꯤꯌꯦ ꯏꯕꯦꯝꯃ ꯏꯊꯛ ꯀꯈꯠꯂꯛꯄ ꯂꯩꯁꯥꯕꯤ ꯐꯒꯠꯂꯛꯄꯒꯤ ꯊꯥꯕꯜ ꯆꯣꯡꯅꯤꯡꯕꯅ ꯊꯥꯕꯜ ꯆꯣꯡ ꯃꯇꯝ ꯌꯧꯍꯟꯅꯤꯡꯕꯅ ꯁꯤꯗꯣꯔꯦ ꯏꯌꯥ ꯌꯥꯏꯌꯦ ꯅꯣꯏꯒꯤ ꯆꯣꯡꯕ ꯃꯇꯝ ꯂꯩꯔꯒꯅ ꯅꯣꯏꯗ ꯆꯣꯡꯊꯣꯛꯑ ꯂꯣꯏꯔꯦ ꯑꯩꯈꯣꯏ ꯆꯣꯡꯕ ꯃꯇꯝ ꯂꯩꯔꯒꯅ ꯑꯩꯈꯣꯏ ꯆꯣꯡꯊꯣꯛꯑ ꯂꯣꯏꯔꯦ ꯀꯩꯅꯣ ꯑꯗ ꯑꯅꯧ ꯑꯄꯦꯠ ꯈꯔ ꯈꯪꯅ ꯑꯥ ꯎꯝ ꯑꯧ ꯑꯧ ꯍꯣꯏ ꯑꯗꯨꯕꯨꯗꯤ ꯁꯨꯝ ꯅꯨꯃꯤꯠ ꯍꯨꯝꯅꯤ ꯈꯛꯇꯅꯦꯍꯦ ꯊꯥꯔꯣꯏꯗꯕ ꯑꯗꯨꯒꯤ ꯃꯇꯨꯡꯗꯗꯤ ꯑꯗꯨꯝ ꯊꯥꯅꯤꯌꯦ ꯑꯗꯨꯗ ꯅꯣꯏꯗ ꯂꯩꯔꯁꯨ ꯍꯣꯏ ꯏꯌꯥ ꯌꯥꯏꯁꯦ ꯅꯣꯏꯗꯕꯨ ꯂꯩꯔꯁꯨ ꯑꯩꯈꯣꯏꯗꯕꯨ ꯂꯩꯔꯁꯨ ꯀꯩꯁꯨ ꯀꯥꯏꯗꯦꯁꯦ ꯎꯝ ꯑꯗꯨꯅ ꯀꯣꯏꯃꯤꯟꯅꯁꯦꯕ ꯑꯝꯇꯥ ꯎꯝ ꯍꯥꯏꯔꯛꯑꯣ

ꯑꯩꯈꯣꯏꯒꯤ ꯇ꯭ꯔꯦꯗꯤꯁꯅꯦꯜꯒꯤ ꯑꯣꯏꯕ ꯗ꯭ꯔꯦꯁ ꯁꯦꯠꯂꯁꯦ ꯅꯨꯄꯤ ꯇ꯭ꯔꯦꯗꯤꯁꯅꯦꯜꯒꯤ ꯑꯣꯏꯕ ꯄꯨꯟꯅ ꯇꯧꯁꯦ ꯑꯥ ꯑꯥ

ꯑꯁ ꯑꯩꯈꯣꯏ ꯏꯅꯝꯃꯒꯤꯅꯦ ꯔꯥꯅꯤ ꯐꯤꯁꯨ ꯂꯩ ꯑꯩꯈꯣꯏ ꯃꯃꯥꯡꯒꯤꯁꯨ ꯔꯥꯅꯤ ꯐꯤ ꯑꯅꯤ ꯑꯍꯨꯝ ꯄꯣꯔꯛꯑ ꯂꯣꯏꯔꯦ ꯏꯕꯥꯏꯅꯤ ꯁꯦꯠꯃꯤꯟꯅꯔ ꯂꯣꯏꯔꯦ ꯀꯩꯅꯣ ꯃꯄꯥꯟ ꯅꯥꯏꯕꯤꯗ ꯊꯝꯕꯥꯜ ꯂꯩꯈꯣꯛ ꯁꯦꯠꯁꯦ ꯑꯗꯨꯅ ꯂꯦꯝꯃꯤꯍꯦ ꯀꯣ ꯏꯃꯥ ꯌꯥꯝ ꯐꯩꯌꯦ ꯐꯖꯕꯅꯦ ꯎꯝ ꯎꯝ ꯎꯝ ꯑꯥ ꯑꯣ ꯌꯥꯏꯔꯦ ꯀꯩꯗꯧꯔꯒꯦ ꯅꯪꯒꯤꯃꯨꯛ ꯁꯦꯠꯂ ꯑꯩꯒꯤꯃꯨꯛ ꯁꯦꯠꯂꯦ ꯑꯩꯁꯨ ꯑꯅꯤ ꯑꯍꯨꯝ ꯂꯩꯌꯦꯕꯀꯣ ꯑꯩꯈꯣꯏꯒꯤ ꯀꯩꯅꯣ ꯃꯆꯨꯗꯅꯅꯦ ꯀꯩꯍꯥꯏꯗꯣꯏꯅꯣ ꯑꯩꯈꯣꯏ ꯒ꯭ꯔꯤꯟ ꯑꯩꯈꯣꯏꯒꯤ ꯀꯔꯤ ꯍꯥꯏꯗꯣꯏꯅꯣ ꯖꯂꯦꯝꯕꯨ ꯍꯥꯏꯒꯗ꯭ꯔꯥ ꯍꯧꯖꯤꯛꯀꯥꯟ ꯀꯟ ꯆꯠꯅꯕꯗꯣ ꯑꯥ ꯍꯣ ꯍꯣ ꯍꯧꯖꯤꯛꯁꯦ ꯊꯥꯏꯅꯒꯤ ꯀꯂꯔ ꯉꯥꯛꯇꯅꯤ ꯍꯧꯖꯤꯛ ꯆꯠꯅꯔꯤꯁꯦꯀꯣ

ꯑꯥ ꯑꯧ ꯑꯧ ꯄꯨꯊꯣꯔꯦ ꯍꯧꯖꯤꯛ ꯊꯥꯏꯅꯩ ꯉꯛꯇꯅꯦ ꯍꯧꯖꯤꯛ ꯆꯠꯅꯔꯤꯁꯦ ꯑꯗꯣ ꯑꯗꯣ ꯐꯤ ꯑꯅꯤ ꯑꯍꯨꯝ ꯄꯣꯔꯛꯀꯦ ꯅꯪ ꯍꯥꯏꯕ ꯉꯁꯥꯏ ꯇꯟꯗꯟ ꯃꯆꯨ ꯍꯥꯏꯕ꯭ꯔꯥ ꯅꯪ ꯍꯥꯏꯕꯗꯣ ꯑꯗꯨꯗꯤ ꯀꯩꯅꯣ ꯍꯥꯏꯗꯤ ꯃꯤꯁꯦ ꯉꯧꯔꯣꯛ ꯉꯧꯊꯣꯛꯄꯅꯤ ꯅꯪꯁꯨ ꯉꯧꯔꯣꯛ ꯉꯧꯔꯦ ꯐꯖꯕꯅ ꯂꯣꯏꯔꯅꯤ ꯏꯕꯦꯝꯃ ꯅꯪ ꯁꯦꯠꯂꯗꯤ ꯑꯗꯒꯤ ꯑꯥ ꯑꯥ

ꯑꯥꯎ ꯎꯝ

ꯏꯃꯥ ꯐꯖꯕꯅꯦ ꯑꯗꯣ ꯂꯥꯏꯠꯇꯗꯤ ꯑꯩꯈꯣꯏ ꯊꯥꯕꯜ ꯆꯣꯡꯕꯩ ꯂꯥꯏꯠꯇꯣ ꯑꯗꯨꯗꯗꯤ ꯌꯥꯝꯅ ꯂꯥꯏꯠꯇꯤꯡ ꯑꯣꯏꯕꯅꯦꯕꯀꯣ ꯑꯗꯨ ꯌꯥꯝ ꯆꯥꯅꯕꯅꯦ ꯑꯗꯒꯤ ꯀꯩꯅꯣꯗꯁꯨ ꯑꯩꯈꯣꯏꯒꯤꯅꯦ ꯍꯧꯖꯤꯛꯀꯥꯟ ꯆꯠꯅꯔꯤꯁꯦ ꯑꯌꯥꯛꯄꯕꯨꯗꯤ ꯑꯗꯨꯝ ꯆꯠꯅꯩ ꯑꯌꯥꯛꯄ ꯑꯣꯏꯔꯁꯨ ꯐꯖꯩ ꯑꯗꯒꯤ ꯅꯣꯕꯥꯞ ꯃꯁꯤꯟ ꯃꯆꯨꯗꯣ ꯈꯪꯕ꯭ꯔꯥ

ꯍꯣꯏ ꯍꯣꯏ ꯌꯥꯎꯔꯁꯦ ꯑꯗꯣ ꯌꯥꯎꯁꯪ ꯌꯥꯎꯁꯪ ꯉꯥꯏ ꯂꯩꯔꯁꯦ ꯌꯥꯎꯁꯪ ꯌꯥꯎꯕꯀꯣ

ꯍꯣꯏ ꯍꯣꯏ ꯊꯝꯃꯣ ꯊꯝꯃꯣ ꯌꯥꯔꯦꯀꯣ ꯎꯝ